ꯁꯤꯕꯨ ꯃꯩꯇꯩ ꯉꯥꯒ ꯌꯥꯎꯕꯤꯕ꯭ꯔꯣ ꯃꯥꯅꯦ ꯃꯥꯅꯦ ꯑꯩꯁꯨ ꯅꯪ ꯊꯤꯔꯛꯏꯅꯦ ꯑꯩꯖꯦ ꯀꯩꯅꯣꯒꯤ ꯄꯨꯛꯂꯥꯎꯕꯤꯗꯨꯁꯨ ꯄꯥꯝꯕ ꯑꯗꯨꯒ ꯄꯣꯔꯣꯡꯒꯨꯝꯕꯁꯨ ꯄꯥꯝꯕ ꯑꯩꯈꯣꯏ ꯑꯥꯗꯒꯤ ꯃꯤ ꯂꯥꯛꯄꯗꯨꯅ ꯃꯩꯇꯩ ꯉꯥ ꯆꯥꯅꯤꯡꯉꯦ ꯍꯥꯏꯕ ꯑꯗꯨꯒꯤꯅꯤꯗ ꯏꯔꯣꯟꯕ ꯊꯥꯛꯅꯕ ꯉꯃꯨꯁꯨ ꯄꯥꯝꯃꯦ ꯀꯤꯂꯣ ꯑꯍꯨꯝꯃꯨꯛꯇꯤ ꯄꯥꯝꯕꯅꯦ ꯑꯗꯨ ꯂꯨꯝꯕ ꯐꯪꯒꯗ꯭ꯔꯣ ꯅꯪꯒꯤ ꯄꯨꯛꯂꯥꯎꯕꯤꯁꯤꯕꯣ ꯑꯩ ꯒ꯭ꯔꯥꯁꯀꯥꯞꯇꯤ ꯆꯥꯅꯤꯡꯗꯦꯀꯣ ꯌꯥꯏꯌꯦ ꯌꯥꯏꯌꯦ ꯑꯗꯣ ꯃꯁꯥ ꯐꯕ ꯑꯝꯇ ꯌꯦꯡꯉꯣ ꯅꯪ ꯄꯥꯏꯔꯒ ꯍꯥꯏꯐꯦꯠꯇ ꯑꯩꯗꯤ ꯈꯪꯗꯦ ꯐꯖꯅ ꯍꯣꯏꯅꯦ ꯃꯁꯛꯄꯨꯗꯤ ꯐꯖꯩꯌꯦ ꯉꯥꯁꯦ ꯑꯗꯣ ꯅꯪ ꯁꯣꯝꯒꯤ ꯄꯣꯔꯣꯡꯁꯤꯅ ꯀꯃꯥꯏꯟ ꯇꯧꯕꯅꯣ ꯀꯦꯖꯤꯗ ꯀꯌꯥꯅꯣ ꯁꯤꯅ ꯀꯦꯖꯤ ꯀꯌꯥ ꯂꯨꯝꯗꯣꯏꯅꯣ ꯇꯧꯔꯤ ꯃꯁꯛꯁꯤꯕꯣ ꯑꯩꯗꯤ ꯀꯦꯖꯤꯕꯨ ꯐꯥꯗꯧ ꯃꯥꯟꯗꯦ ꯍꯦꯟꯒꯗ꯭ꯔꯣ ꯁꯤꯕꯣ ꯍꯣꯏꯅꯦ ꯑꯁꯤꯃꯁꯨ ꯑꯣꯜꯂꯁꯤꯅꯦ ꯑꯗꯨꯒ ꯉꯃꯨꯗꯣ ꯈꯔ ꯆꯥꯎꯕ ꯑꯃꯅꯤꯃꯒ ꯈꯜꯂꯑꯣ ꯏꯔꯣꯟꯕ ꯊꯥꯛꯅꯕ ꯎꯝ ꯌꯥꯝꯅ ꯅꯨꯉꯥꯏꯔꯦꯅꯦ ꯑꯗꯨꯗꯤ ꯑꯝꯇ ꯑꯣꯜꯂꯣꯁꯦ ꯑꯗꯨꯒ ꯄꯩꯁꯥꯗꯣ ꯍꯣꯠꯂꯣ ꯑꯝꯇ ꯅꯪ

ꯍꯣ ꯏꯅꯦ ꯐꯔꯦꯅꯦ ꯂꯥꯛꯀꯅꯤ ꯂꯥꯛꯀꯅꯤ ꯆꯥꯛꯀꯧꯕꯒꯤ ꯑꯃꯨꯛ ꯂꯥꯛꯀꯦ ꯆꯥꯀꯧꯕꯗꯨꯗꯅ ꯔꯧ ꯂꯧꯒꯦ ꯍꯧꯖꯤꯛꯀꯤꯅ ꯃꯤ ꯄꯤꯖꯕꯒꯤꯅꯤꯅ ꯑꯩꯅ ꯄꯣꯔꯣꯡꯒ ꯄꯨꯛꯂꯥꯎꯕꯤꯒꯁꯦ ꯂꯧꯒꯦ ꯇꯧꯕ ꯅꯪ ꯑꯆꯣꯏꯕꯒꯗꯤ ꯌꯥꯎꯔꯤꯕꯣꯁꯦ ꯑꯩꯁꯦ ꯆꯥꯎꯉꯥ ꯆꯞꯄꯤ ꯉꯥꯛꯇ ꯑꯣꯏꯔꯦ ꯁꯦ ꯁꯦ ꯁꯤꯗꯒꯤ ꯍꯜꯂꯛꯑꯣ ꯑꯥ ꯆꯦꯈꯥꯎꯗꯨꯒꯅꯦ ꯑꯅꯤꯍꯨꯝ ꯑꯝꯇ ꯂꯣꯟꯖꯤꯜꯂꯛꯎꯀꯣ ꯃꯅꯝꯗꯣ ꯉꯥꯍꯤꯡ ꯃꯅꯝꯁꯦ ꯌꯥꯝꯅ ꯀꯟꯕꯅꯦꯕ ꯀꯩꯅꯣꯁꯨ ꯇꯧꯔꯎ ꯉꯥꯔꯤꯟꯈꯥꯗꯨꯁꯨ ꯂꯧꯊꯔ ꯍꯥꯞꯄꯛꯑꯣ ꯉꯥꯔꯤꯟꯈꯥꯗꯨꯁꯨ ꯍꯥꯞꯄꯛꯑꯣ ꯅꯪꯒꯤ ꯗꯨꯀꯥꯟꯁꯦ ꯑꯝꯇ ꯅꯪꯒꯤ ꯄꯣꯠꯐꯝꯁꯦ ꯑꯝꯇ ꯃꯨꯟꯅ ꯌꯦꯡꯍꯧꯈꯤꯒꯦ ꯃꯊꯪ ꯂꯥꯛꯄꯗ ꯑꯩ ꯉꯁꯥꯏꯗ ꯊꯤꯕꯗꯅꯦ ꯅꯪꯂ ꯅꯠꯇꯕ꯭ꯔꯥꯅꯅꯦ ꯈꯜꯂꯒꯅꯦ ꯍꯣꯍꯣ ꯐꯔꯦ ꯐꯔꯦ ꯌꯥꯝꯅ ꯅꯨꯡꯉꯥꯏꯔꯦ ꯆꯠꯂꯒꯦꯀꯣ ꯎꯝ